ꯖꯒꯣꯏꯒꯤ ꯇꯣꯉꯥꯟ ꯇꯣꯉꯥꯟꯕ ꯃꯈꯜ ꯁꯦꯝꯒꯠꯄꯗ ꯀꯜꯆꯔꯦꯜ ꯏꯟꯐ꯭ꯂꯨꯌꯦꯟꯁꯁꯤꯡꯅ ꯊꯧꯗꯥꯡ ꯀꯌꯥ ꯑꯃ ꯂꯧꯏ ꯃꯈꯣꯏꯅ ꯂꯧꯔꯤꯕ ꯊꯧꯗꯥꯡꯁꯤꯡ ꯑꯗꯨꯗꯤ ꯑꯩꯈꯣꯏꯒꯤ ꯑꯇꯣꯞꯄ ꯃꯐꯝꯗ ꯂꯩꯔꯤꯕ ꯑꯩꯈꯣꯏꯒꯤ ꯑꯉꯥꯡꯁꯤꯡꯅ ꯑꯩꯈꯣꯏꯒꯤ ꯀꯜꯆꯔꯒꯤ ꯃꯔꯝꯗ ꯍꯦꯟꯅ ꯈꯪꯕ ꯉꯝꯕ ꯑꯃꯗꯤ ꯃꯤꯑꯣꯏ ꯀꯌꯥꯅ ꯑꯩꯈꯣꯏꯒꯤ ꯀꯜꯆꯔ ꯈꯪꯂꯝꯗꯕꯁꯤꯡꯕꯨ ꯍꯦꯟꯅ ꯍꯦꯟꯅ ꯈꯪꯍꯟꯕ ꯍꯧꯖꯤꯛꯀꯤ ꯃꯇꯝꯗ ꯑꯉꯥꯡꯁꯤꯡꯗ ꯑꯩꯈꯣꯏꯒꯤ ꯀꯜꯆꯔꯒꯤ ꯐꯖꯔꯕ ꯅꯤꯡꯊꯤꯔꯕ ꯃꯑꯣꯡꯁꯤꯡ ꯑꯁꯤ ꯌꯥꯝ ꯐꯖꯅ ꯎꯠꯄ ꯉꯝꯃꯤ ꯑꯁꯤꯗꯒꯤꯁꯨ ꯍꯦꯟꯅ ꯀꯜꯆꯔꯦꯜꯅ ꯌꯥꯝꯅ ꯑꯉꯥꯡꯁꯤꯡꯕꯨ ꯑꯩꯈꯣꯏꯒꯤ ꯃꯤꯔꯩꯕꯥꯛꯇ ꯂꯩꯔꯒꯁꯨ ꯌꯨꯝꯗ ꯂꯩꯕꯒꯤ ꯃꯑꯣꯡꯗ ꯈꯜꯍꯟꯕ ꯉꯝꯕ ꯑꯃꯁꯨ ꯂꯩ ꯀꯜꯆꯔꯅ